ꯐ꯭ꯂꯦꯛꯁꯤꯕꯤꯂꯤꯇꯤ ꯑꯃꯁꯨꯡ ꯄꯥꯡꯒꯜ ꯍꯦꯟꯒꯠꯍꯟꯅꯕ ꯃꯇꯦꯡ ꯄꯥꯡꯕ ꯑꯥꯁꯟ ꯈꯔ ꯑꯗꯨꯗꯤ ꯅꯝꯕꯔ ꯋꯥꯟꯗ ꯗꯥꯎꯟꯋꯥꯔꯠ ꯗꯣꯛ ꯈꯣꯡ ꯈꯨꯠ ꯁꯥꯒꯟ ꯁꯌꯥ ꯃꯄꯥꯡꯒꯜ ꯀꯜꯍꯜꯂꯤ ꯋꯥꯔꯤꯌꯔ ꯄꯣꯖꯦꯁ ꯈꯨꯠꯁꯥ ꯈꯨꯅꯤꯡ ꯃꯄꯥꯡꯒꯜ ꯀꯜꯍꯜꯂꯤ ꯅꯝꯕꯔ ꯊ꯭ꯔꯤꯗ ꯇ꯭ꯔꯦꯡꯒꯜ ꯄꯣꯁ ꯈꯨꯎ ꯈꯨꯅꯤꯡ ꯈꯣꯡꯒꯤ ꯑꯣꯏꯕ ꯃꯄꯥꯡꯒꯜ ꯀꯜꯍꯜꯂꯤ ꯕ꯭ꯔꯤꯖ ꯄꯣꯁ ꯕꯦꯛ ꯒ꯭ꯂꯥꯏꯠ ꯑꯥꯝ ꯏꯁꯇ꯭ꯔꯦꯅꯤꯡ ꯃꯄꯥꯡꯒꯜ ꯀꯜꯍꯜꯂꯤ ꯑꯗꯨꯗ ꯏꯁꯄꯥꯏꯅꯦꯜ ꯑꯃꯁꯨꯡ ꯆꯦꯁꯇ ꯐ꯭ꯂꯦꯛꯁꯤꯕꯤꯂꯤꯇꯤ ꯐꯒꯠꯍꯜꯂꯤ ꯀꯣꯕ꯭ꯔꯥ ꯄꯣꯁ ꯏꯁꯄꯥꯏꯅꯦꯜ ꯀꯣꯔꯠꯇ ꯄꯨꯇꯣꯛ ꯑꯃꯁꯨꯡ ꯁꯣꯜꯖꯔ ꯃꯄꯥꯡꯒꯜ ꯀꯟꯈꯠꯍꯜꯂꯤ ꯑꯗꯨꯒ ꯏꯁꯄꯥꯏꯅꯦꯜ ꯑꯃꯁꯨꯡ ꯆꯦꯁꯇ ꯐ꯭ꯂꯦꯛꯁꯤꯕꯤꯂꯤꯇꯤ ꯍꯦꯟꯒꯠꯍꯜꯂꯤ ꯇ꯭ꯔꯤ ꯄꯣꯁ ꯈꯣꯡ ꯑꯃꯁꯨꯡ ꯀꯣꯔꯗ ꯃꯄꯥꯡꯒꯜ ꯁꯦꯝꯒꯠꯂꯤ ꯑꯗꯨꯒ ꯕꯦꯂꯦꯟꯁ ꯑꯃꯁꯨꯡ ꯑꯦꯡꯀꯜ ꯏꯁꯇꯦꯕꯤꯂꯤꯇꯤ ꯍꯦꯟꯒꯠꯍꯜꯂꯤ ꯍꯥꯏꯔꯤꯕ ꯄꯣꯁꯁꯤꯡ ꯑꯁꯤ ꯆꯥꯡ ꯅꯥꯏꯅ ꯌꯣꯒꯥ ꯇꯧꯕꯒꯤ ꯊꯧꯑꯣꯡ ꯑꯃꯗ ꯌꯥꯎꯍꯟꯕꯅ ꯍꯛꯆꯥꯡ ꯄꯨꯝꯕꯗ ꯐ꯭ꯂꯦꯛꯁꯤꯕꯤꯂꯤꯇꯤ ꯑꯃꯁꯨꯡ ꯄꯥꯡꯒꯜ ꯑꯅꯤꯃꯛ ꯁꯦꯝꯒꯠꯄꯗ ꯃꯇꯦꯡ ꯄꯥꯡꯕ ꯉꯝꯒꯅꯤ ꯃꯑꯣꯡ ꯆꯨꯝꯅ ꯑꯦꯂꯦꯁꯃꯦꯟ ꯇꯧꯗꯨꯅ ꯄ꯭ꯔꯦꯛꯇꯤꯁ ꯇꯧꯕ ꯅꯤꯡꯁꯤꯡꯕꯤꯌꯨ ꯑꯃꯁꯨꯡ ꯍꯦꯟꯅ ꯍꯛꯆꯥꯡ ꯐꯍꯟꯕꯗ ꯃꯇꯦꯡ ꯑꯣꯏꯒꯅꯤ